ꯍꯦꯜꯂꯣ ꯑꯩꯁꯦ ꯏꯝꯐꯥꯜ ꯁꯣꯄꯤꯡ ꯁꯔꯕꯤꯁꯇ ꯑꯩꯅ ꯑꯩꯅ ꯌꯥꯝꯅ ꯑꯣꯐꯔ ꯁꯦꯜ ꯑꯆꯧꯕ ꯑꯃ ꯂꯩꯕꯗꯨꯗ ꯑꯩꯅ ꯄ꯭ꯔꯣꯗꯛꯁ ꯃꯌꯥꯝ ꯂꯩꯈꯤꯕꯅꯦꯕ ꯁꯣ ꯂꯤꯁꯤꯡ ꯇꯔꯥ ꯃꯊꯛꯀꯤ ꯄ꯭ꯔꯗꯛꯁꯤ ꯌꯧꯔꯦꯕ ꯑꯗꯣ ꯂꯤꯁꯤꯡ ꯇꯔꯥ ꯃꯊꯛ ꯌꯧꯔꯕꯅꯤꯅ ꯍꯧꯖꯤꯛ ꯑꯣꯐꯔꯒꯨꯝꯕ ꯂꯩ ꯂꯩꯅꯤ ꯇꯥꯛꯄꯤꯔꯦ ꯑꯗꯣ ꯑꯣꯐꯔꯒꯤ ꯃꯍꯨꯠꯇ ꯑꯩ ꯀꯨꯄꯟꯒꯨꯝꯕ ꯃꯊꯪꯗ ꯑꯩꯅ ꯑꯗꯨꯝ ꯁꯤꯖꯤꯟꯅꯕ ꯌꯥꯕ ꯀꯣ ꯑꯗꯨꯒꯨꯝꯕ ꯑꯣꯏꯅ ꯄꯤꯕꯤꯔꯛꯄ ꯌꯥꯒꯗ꯭ꯔꯥ